ꯑꯧ ꯃꯥꯅꯦ ꯑꯉꯥꯡꯁꯤꯡꯁꯤ ꯑꯉꯥꯡꯁꯤꯡꯁꯤ ꯑꯣꯖꯥ ꯄ꯭ꯔꯤꯟꯁꯤꯄꯥꯜꯗ ꯑꯩꯅ ꯍꯥꯏꯖꯅꯤꯡꯕꯅ ꯑꯉꯥꯡꯁꯤꯡꯁꯤ ꯌꯥꯝꯅ ꯂꯝ ꯍꯦꯟꯕ ꯂꯥꯡꯕ ꯈꯣꯠꯄ ꯌꯥꯎꯋꯦ ꯑꯗꯨꯒ ꯃꯣꯏꯁꯤ ꯍꯥꯏꯅ ꯇꯥꯅꯕ ꯌꯥꯗꯕ ꯑꯗꯩꯗꯤ ꯑꯦ ꯀꯩꯅꯣ ꯑꯣꯖꯥꯗ ꯊꯛꯁꯤ ꯈꯥꯁꯤ ꯅꯥꯏꯗꯕ ꯑꯗꯨꯒ ꯑꯃꯔꯣꯝꯗ ꯑꯩꯈꯣꯏꯒꯤ ꯔꯨꯝꯗ ꯑꯩꯈꯣꯏꯒꯤ ꯕ꯭ꯂꯦꯛꯕꯣꯔꯠ ꯑꯣꯏꯔꯤꯁꯦ ꯑꯩꯈꯣꯏꯅ ꯑꯩꯅ ꯑꯩꯒꯤ ꯃꯣꯠꯇ ꯋꯥꯏꯠ ꯕꯣꯔꯠ ꯑꯣꯏꯅ ꯑꯣꯟꯊꯣꯛꯍꯟꯅꯤꯡꯕ ꯄ꯭ꯔꯤꯟꯁꯤꯄꯥꯜꯗꯁꯨ ꯑꯩꯅ ꯔꯤꯀ꯭ꯋꯦꯁ ꯇꯧꯖꯅꯤꯡꯕ

ꯑꯉꯥꯡ ꯑꯐꯕ ꯃꯌꯥꯝ ꯑꯃꯁꯨ ꯌꯥꯎꯔꯤ ꯑꯗꯨ ꯃꯣꯏꯁꯨ ꯂꯣꯏꯅ ꯍꯥꯏꯕ ꯈꯣꯠꯄ ꯑꯗꯨꯝ ꯐꯖꯅ ꯏꯜꯂꯦ ꯑꯗꯨ ꯑꯗꯨꯝ ꯃꯔꯛ ꯃꯔꯛꯇ ꯑꯩꯈꯣꯏ ꯐꯠꯇꯕ ꯑꯉꯥꯡ ꯌꯥꯎꯔꯤꯈꯩꯁꯤꯅ ꯑꯐꯕꯈꯩꯁꯦ ꯑꯃꯨꯛ ꯑꯃꯨꯛ ꯆꯤꯡꯊꯒꯦ ꯇꯧꯕ ꯑꯗꯨꯝꯕ ꯌꯥꯎꯔꯛꯄ ꯑꯗꯨꯅ

ꯍꯣꯏ ꯍꯣꯏ ꯑꯣꯖꯥ ꯑꯩꯈꯣꯏꯁꯨ ꯌꯥꯝ ꯀꯟꯅ ꯑꯉꯥꯡꯁꯤꯡꯕꯨ ꯄꯣꯖꯤꯁꯟ ꯌꯥꯎꯅꯉꯥꯏ ꯌꯥꯝ ꯀꯟꯅ ꯍꯣꯠꯅꯖꯔꯤ ꯍꯥꯏꯗꯤ ꯃꯈꯥ ꯇꯥꯅꯁꯨ ꯍꯣꯠꯁꯨ ꯍꯣꯠꯅꯈꯤꯅꯤ ꯑꯗꯨꯒ ꯑꯩꯅ ꯑꯣꯖꯥꯗ ꯇꯧꯖꯔꯤꯕ ꯔꯤꯀ꯭ꯋꯦꯁꯁꯤꯡꯁꯤꯁꯨ ꯑꯣꯖꯥꯅ ꯈꯟꯅꯕꯤꯔꯣ ꯑꯗꯨꯒ ꯑꯗꯨꯝ ꯁ꯭ꯀꯨꯜꯁꯦ ꯑꯗꯨꯝ ꯑꯐꯕ ꯃꯥꯏꯀꯩꯗ ꯍꯦꯟꯅ ꯐꯕ ꯄꯨꯈꯠꯅꯕ ꯃꯥꯏꯀꯩꯗ ꯄꯨꯟꯅ ꯂꯧꯃꯤꯟꯅꯁꯤ ꯎꯝ ꯍꯣꯏ ꯍꯣꯏ ꯑꯣꯖꯥ ꯍꯣ ꯍꯣꯏ ꯑꯣꯖꯥ ꯊꯦꯡꯀ꯭ꯌꯨ ꯑꯣꯖꯥ